ꯑꯩꯅ ꯂꯩꯖꯔꯤꯕ ꯃꯐꯝ ꯑꯁꯤꯗ ꯀꯥꯡꯂꯨꯞ ꯀꯌꯥꯃꯔꯨꯝ ꯈꯨꯟꯗꯥꯔꯤ ꯃꯩꯇꯩ ꯃꯨꯁꯂꯤꯝ ꯇꯔꯥꯏꯕꯦꯜ ꯇ꯭ꯔꯥꯏꯕꯦꯜ ꯍꯥꯏꯔꯒꯁꯨ ꯃꯈꯜ ꯀꯌꯥꯃꯔꯨꯝ ꯂꯩ ꯊꯥꯗꯧ ꯀꯨꯀꯤ ꯑꯅꯥꯜ ꯄꯥꯏꯇꯦ ꯃꯔꯤꯡ ꯅꯒꯥ ꯀꯌꯥꯃꯔꯨꯝ ꯂꯩ ꯖꯥꯠ ꯃꯥꯟꯅꯗꯕꯒꯤ ꯃꯇꯨꯡ ꯏꯟꯅ ꯂꯣꯟ ꯈꯦꯅꯩ ꯐꯤꯖꯦꯠ ꯂꯩꯇꯦꯡ ꯈꯦꯅꯩ ꯃꯨꯁꯂꯤꯝꯒꯤ ꯑꯣꯏꯅ ꯅꯨꯄꯤꯁꯤꯡꯅ ꯄ꯭ꯔꯗꯥ ꯁꯤꯁꯇꯦꯝ ꯄ꯭ꯔꯗꯥ ꯁꯤꯁꯇꯦꯝꯗ ꯂꯩꯒꯅꯤ ꯍꯥꯏꯕꯗꯤ ꯁꯜꯋꯥꯔ ꯁꯦꯠꯀꯅꯤ ꯑꯗꯨꯒ ꯅꯀꯥꯞ ꯎꯞꯀꯅꯤ ꯑꯗꯨꯒ ꯃꯩꯇꯩꯒꯤ ꯑꯣꯏꯅ ꯅꯨꯄꯤꯁꯤꯡꯅ ꯐꯅꯦꯛ ꯁꯦꯠꯀꯅꯤ ꯅꯨꯄꯥꯁꯤꯡꯅ ꯈꯣꯡꯒ꯭ꯔꯥꯎ ꯁꯦꯠꯂꯤ ꯑꯗꯨꯒ ꯐꯩꯖꯣꯝ ꯁꯦꯠꯄꯁꯨ ꯌꯥꯎꯏ ꯃꯥ ꯃꯥꯒꯤ ꯑꯣꯀꯦꯖꯟ ꯑꯣꯀꯦꯖꯟ ꯑꯣꯀꯦꯖꯟꯒꯤ ꯃꯇꯨꯡ ꯏꯟꯅ ꯐꯩꯖꯣꯝ ꯁꯦꯠꯄ ꯈꯨꯗꯩ ꯁꯦꯠꯄ ꯈꯣꯡꯒ꯭ꯔꯥꯎ ꯁꯦꯠꯄ ꯀꯨꯔꯇꯥ ꯂꯤꯠꯄ ꯑꯗꯨꯒ ꯅꯨꯄꯤꯁꯤꯡꯁꯨ ꯂꯥꯏ ꯍꯔꯥꯎꯕ ꯃꯇꯝꯗ ꯑꯉꯧꯕ ꯑꯉꯧꯕ ꯐꯤ ꯏꯟꯕ ꯑꯗꯨꯒ ꯅꯨꯄꯥꯁꯤꯡꯅ ꯐꯩꯖꯣꯝ ꯁꯦꯠꯄ ꯑꯗꯨꯒ ꯑꯃꯥꯏꯕ ꯑꯃꯥꯏꯕꯤꯁꯤꯡꯒꯤ ꯇꯣꯉꯥꯟꯕ ꯃꯥꯒꯤ ꯃꯥꯒꯤ ꯐꯤꯖꯦꯠ ꯂꯩꯇꯦꯡ ꯂꯩ ꯑꯃꯥꯏꯕꯤꯅ ꯁꯦꯠꯄ ꯑꯃꯥꯏꯕꯅ ꯁꯦꯠꯄ ꯑꯗꯣ ꯂꯥꯏ ꯄꯨꯔꯤꯕ ꯑꯃꯁꯨꯡ ꯖꯒꯣꯏ ꯁꯥꯔꯤꯕ ꯃꯤꯁꯤꯡꯅ ꯁꯦꯠꯄ ꯌꯥꯗꯦ ꯑꯗꯨꯒꯨꯝꯅ ꯑꯣꯀꯦꯖꯟꯒꯤ ꯃꯇꯨꯡ ꯏꯟꯅ ꯇꯣꯉꯥꯟ ꯇꯣꯉꯥꯟꯕ ꯐꯤꯖꯦꯠ ꯂꯩꯇꯦꯡ ꯂꯩꯖꯩ ꯑꯗꯨꯒ ꯇ꯭ꯔꯥꯏꯕꯦꯜꯁꯤꯡꯒꯤꯁꯨ ꯃꯥ ꯃꯥꯒꯤ ꯆꯨꯝꯅ ꯂꯩꯕ ꯃꯇꯝꯗ ꯈꯣꯡꯒ꯭ꯔꯥꯎ ꯁꯦꯠꯂꯦ ꯅꯨꯄꯤꯁꯤꯡꯁꯨ ꯑꯗꯨꯒ ꯐꯅꯦꯛ ꯁꯦꯠꯄꯁꯨ ꯌꯥꯎꯑꯦ ꯈꯣꯡꯒ꯭ꯔꯥꯎ ꯁꯦꯠꯄꯁꯨ ꯌꯥꯎꯑꯦ ꯑꯗꯨꯒ ꯅꯨꯄꯥꯁꯤꯡꯅ ꯑꯗꯨꯝ ꯈꯣꯡꯒ꯭ꯔꯥꯎ ꯁꯦꯠꯂꯦ ꯑꯗꯨꯒ ꯃꯥ ꯃꯥꯒꯤ ꯍꯔꯥꯎ ꯀꯨꯝꯍꯩ ꯃꯇꯝꯗꯅ ꯇꯣꯉꯥꯟ ꯇꯣꯉꯥꯟꯕ ꯃꯁꯥ ꯃꯁꯥꯒꯤ ꯑꯣꯏꯕ ꯀꯜꯆꯔꯦꯜ ꯗ꯭ꯔꯦꯁ ꯑꯃꯃꯝ ꯂꯩꯖꯩ ꯑꯗꯨ ꯁꯦꯠꯂꯒ ꯃꯥꯒꯤ ꯃꯥꯒꯤ ꯇꯧꯐꯝ ꯊꯣꯛꯄ ꯇꯧꯅꯩ ꯑꯗꯨꯒ ꯁꯅꯥ ꯂꯤꯛꯀꯣꯜ ꯍꯥꯏꯔꯒꯁꯨ ꯃꯩꯇꯩꯁꯨ ꯃꯨꯁꯂꯤꯝꯁꯨ ꯇ꯭ꯔꯥꯏꯕꯦꯜꯁꯨ ꯁꯅꯥ ꯂꯤꯛꯀꯣꯜ ꯂꯣꯏꯅꯃꯛ ꯁꯤꯅꯩ ꯇꯧꯕꯇꯕꯨ ꯇꯔꯥꯏꯕꯦꯜꯒꯤ ꯑꯣꯏꯅꯗꯤ ꯇ꯭ꯔꯥꯏꯕꯦꯜꯒꯤ ꯑꯣꯏꯅꯁꯨ ꯃꯁꯥꯒꯤ ꯑꯣꯏꯕ ꯃꯁꯥꯅ ꯁꯦꯝꯖꯕ ꯃꯁꯥꯒꯤ ꯂꯤꯛꯀꯣꯜ ꯂꯩꯖꯩ ꯑꯗꯨꯒ ꯃꯨꯁꯂꯤꯟ ꯃꯩꯇꯩꯗꯤ ꯂꯤꯛꯀꯣꯜꯒꯤ ꯑꯣꯏꯅꯗꯤ ꯃꯥꯟꯅꯩ